ꯎꯆꯦꯛꯁꯤꯡ ꯑꯩꯒꯤ ꯑꯀꯣꯏꯕꯗ ꯂꯩꯕ ꯎꯆꯦꯛ ꯁꯦꯟꯗ꯭ꯔꯥꯡꯒꯨꯝꯕ ꯂꯪꯈꯨꯅꯨꯒꯨꯝꯕꯁꯤ ꯃꯣꯏꯁꯤ ꯆꯦꯡ ꯊꯥꯕꯤ ꯃꯣꯏ ꯆꯦꯡ ꯊꯥꯕ ꯃꯇꯝꯗ ꯃꯣꯏꯁꯤ ꯑꯗꯨꯝ ꯆꯦꯟꯁꯤꯜꯂꯛꯑꯒ ꯆꯥꯏ ꯑꯗꯨꯅ ꯆꯦꯡ ꯊꯥꯕꯁꯦ ꯑꯩꯈꯣꯏꯒꯤ ꯃꯥꯒꯤ ꯑꯩꯈꯣꯏ ꯃꯥꯁꯦ ꯀꯧꯁꯟꯕ ꯃꯇꯝꯗ ꯃꯥ ꯄꯤꯖꯕ ꯃꯇꯝꯗ ꯏꯁꯤꯡꯁꯨ ꯑꯩꯈꯣꯏꯒꯤ ꯂꯥꯏꯒꯤ ꯊꯥꯗꯣꯛꯄ ꯏꯁꯤꯡ ꯑꯗꯨꯁꯨ ꯃꯥ ꯑꯗꯨꯝ ꯊꯛꯏ ꯑꯗꯨ ꯃꯌꯥꯝꯗꯨ ꯃꯥ ꯀꯧꯁꯟꯕꯁꯦ ꯑꯩꯈꯣꯏꯅ ꯆꯦꯡ ꯍꯋꯥꯏ ꯑꯗꯨꯒꯨꯝꯕ ꯆꯈꯥꯏꯔꯀꯥꯟꯗ ꯑꯗꯨꯝ ꯃꯇꯣꯝꯇ ꯆꯦꯟꯁꯤꯟꯖꯔꯛꯑꯦ